ꯑꯧ ꯀꯩꯀꯩ ꯂꯧꯒꯦ ꯍꯥꯏꯕꯅꯣ ꯀꯩ ꯏꯟꯖꯥꯡ ꯅꯥꯄꯤ ꯀꯩ ꯑꯣ ꯌꯥꯏꯌꯦ ꯌꯥꯏꯌꯦ ꯌꯥꯏ ꯂꯧ ꯂꯧ ꯅꯪ ꯀꯩꯀꯩ ꯄꯣꯠꯅꯣ ꯂꯧꯗꯣꯏꯕ ꯑꯜꯂꯨ ꯂꯧꯒꯦ ꯍꯥꯏꯔ ꯀꯩꯅꯣ ꯍꯋꯥꯏ ꯊꯔꯥꯛ ꯂꯧꯒꯦ ꯍꯥꯏꯔ ꯀꯔꯤ ꯄꯣꯠ ꯂꯧꯒꯦ ꯍꯥꯏꯅꯣ ꯑꯧ ꯂꯧ ꯂꯧ ꯂꯧ ꯇꯒꯠ ꯇꯒꯠ ꯇꯦꯛꯄ ꯉꯥꯛꯇꯅꯦ ꯉꯁꯤꯒꯤ ꯂꯦꯜꯂꯛꯄ ꯉꯥꯛꯇꯅꯦ ꯑꯩꯈꯣꯏꯗꯤ ꯑꯅꯧꯕ ꯉꯥꯛꯇ ꯂꯦꯜꯂꯦ ꯀꯩꯅꯣ ꯇꯧꯕ ꯀꯌꯥꯝ ꯂꯧꯒꯦ ꯍꯥꯏꯕꯅꯣ ꯑꯗꯨꯗꯤ ꯃꯄꯨꯟ ꯇꯔꯨꯛ ꯂꯧꯔꯣ ꯃꯄꯨꯟ ꯑꯍꯨꯝ ꯂꯧꯔ ꯌꯥꯅꯤ ꯃꯄꯨꯟ ꯑꯍꯨꯝ ꯂꯧꯔꯣ ꯃꯄꯨꯟ ꯑꯍꯨꯝꯗ ꯍꯨꯝꯐꯨ ꯍꯨꯝꯐꯨ ꯍꯨꯝꯐꯨ ꯄꯤ

ꯑꯗꯨꯗꯤ ꯀꯩꯅꯣ ꯇꯧꯕꯅꯦ ꯑꯗꯨꯃꯛꯇꯤ ꯇꯥꯃꯜꯂꯦ ꯈꯤꯇꯪ ꯍꯥꯞꯀꯠꯂꯣ ꯅꯪ ꯂꯨꯄꯥ ꯇꯔꯥ ꯈꯛꯇꯪ ꯌꯦꯡꯉꯒꯦ ꯑꯧ ꯃꯥꯏꯔꯦꯟꯗꯨ ꯃꯥꯏꯔꯦꯟꯗꯨ ꯀꯩꯅꯣ ꯇꯧꯋꯤꯅꯦ ꯃꯔꯤꯐꯨ ꯃꯔꯤꯐꯨ ꯄꯤꯅꯦ ꯃꯥꯏꯔꯦꯟꯗꯨ ꯀꯌꯥꯝ ꯂꯧꯒꯦ ꯍꯥꯏꯅꯣ ꯃꯥꯏꯔꯦꯟ ꯑꯅꯤꯒꯨꯝꯕ ꯂꯧꯔ ꯌꯥꯅꯤꯗ ꯑꯗꯨꯗꯤ ꯑꯧ ꯌꯥꯔꯦ ꯌꯥꯔꯦ ꯌꯥꯎꯋꯦ ꯌꯥꯎꯋꯦ ꯌꯥꯎꯋꯦ ꯍꯣꯏ ꯍꯣꯏ

ꯅꯣꯏꯒꯤ ꯃꯣꯔꯣꯛ ꯑꯇꯦꯛꯄꯖꯨ ꯂꯩ ꯕꯣꯔꯤꯖꯤ ꯈꯔ ꯆꯪꯉꯣꯏꯗ꯭ꯔꯣ ꯍꯌꯦꯡ ꯀꯥꯡꯁꯣꯏ ꯊꯣꯡꯕꯒꯤ ꯀꯩꯒꯤ ꯑꯧ ꯑꯧ ꯕꯣꯔꯤꯗꯣ ꯃꯁꯤꯡ ꯊꯤꯔꯒ ꯌꯣꯜꯂꯦ ꯅꯪ ꯀꯌꯥꯝ ꯃꯁꯤꯡ ꯆꯥꯝꯃꯗ ꯂꯨꯄꯥ ꯆꯥꯝ ꯆꯥꯝꯗꯤ ꯄꯤ ꯂꯨꯄꯥ ꯂꯨꯄꯥ ꯆꯥꯡ ꯆꯤꯡꯉꯤ ꯈꯔ ꯄꯥꯛꯊꯣꯛꯄꯤ ꯖꯥꯠꯇꯣ ꯕꯥꯃꯣꯟ ꯂꯩꯀꯥꯏ ꯕꯣꯔꯤ ꯑꯇꯥꯡꯕ ꯑꯝꯖꯁꯨ ꯂꯩ ꯑꯗꯨꯁꯨ ꯑꯗꯨꯅ ꯈꯔ ꯇꯥꯡꯉꯦ ꯑꯗꯨꯅ ꯆꯥꯝ ꯌꯥꯡꯈꯩ ꯄꯤꯌꯦ

ꯑꯣ ꯀꯩꯅꯣ ꯇꯧꯕ ꯃꯣꯔꯣꯛ ꯑꯇꯦꯛꯄ ꯑꯆꯥꯔꯒꯤ ꯑꯣꯏꯅꯕ ꯉꯁꯥꯏꯗ ꯄꯣꯔꯛꯄ ꯇꯒꯠ ꯇꯒꯠ ꯇꯦꯛꯄ ꯂꯩ ꯑꯗꯒꯤ ꯎꯃꯣꯔꯣꯛꯇꯨꯁꯨ ꯂꯩ ꯑꯗꯒꯤ ꯎꯃꯣꯔꯣꯛꯇꯨꯁꯨ ꯈꯔ ꯆꯪꯉꯔꯅꯤ ꯑꯗꯨ ꯀꯌꯥꯝ ꯂꯧꯒꯦ ꯍꯥꯏꯕꯅꯣ ꯀꯤꯂꯣꯗ ꯑꯣꯜꯂꯦ ꯀꯤꯂꯣꯗ ꯃꯔꯤꯐꯨ ꯄꯤꯌꯦ ꯑꯧ

ꯍꯣ ꯁꯨꯃꯥꯏ ꯇꯧꯕꯅꯦ ꯃꯣꯏꯗꯨꯅ ꯈꯥꯏꯗꯣꯔꯛꯄ ꯃꯣꯔꯣꯛꯇꯣ ꯄꯤꯔꯛꯄꯅꯤ ꯑꯩꯈꯣꯏꯁꯤꯅ ꯇꯒꯠ ꯇꯒꯠ ꯇꯦꯛꯄ ꯉꯁꯥꯏꯗꯒꯤ ꯍꯦꯛꯎꯕꯗꯣ ꯑꯗꯨꯏꯗꯨꯝꯗꯤ ꯈꯟꯀꯠꯄ ꯃꯣꯔꯣꯛ ꯍꯥꯏ ꯇꯥꯔꯦ ꯈꯟꯀꯠꯄ ꯃꯣꯔꯣꯛꯇꯨ ꯈꯔ ꯈꯦꯠꯅꯕ ꯑꯗꯨꯅꯅꯤ

ꯇꯨꯅꯤꯡꯈꯣꯛ ꯑꯧ ꯂꯩꯌꯦ ꯂꯩꯌꯦ ꯇꯨꯅꯤꯡꯈꯣꯛꯇꯣ ꯃꯄꯨꯟ ꯇꯔꯨꯛꯀꯨꯝꯕ ꯂꯧꯁꯜꯂꯣ ꯑꯗꯒꯤ ꯑꯧ ꯎꯆꯤꯅꯥ ꯂꯩꯌꯦ ꯂꯩ ꯂꯩ ꯑꯦ ꯃꯥꯗꯤ ꯃꯥꯗꯤ ꯌꯥꯝ ꯇꯥꯡꯉꯤꯅꯦ ꯎꯆꯤꯅꯥꯗꯤ ꯀꯤꯂꯣ ꯃꯈꯥꯏꯗ ꯂꯨꯄꯥ ꯆꯍꯨꯝ ꯄꯤꯌꯦ

ꯌꯥꯅꯤ ꯌꯥꯅꯤ ꯀꯤꯂꯣ ꯃꯈꯥꯏꯗꯨꯅ ꯑꯣ ꯌꯥꯏꯌꯦ ꯌꯥꯏꯌꯦ ꯌꯥꯏꯌꯦ ꯌꯥꯏꯌꯦ

ꯍꯣꯏ ꯍꯣꯏ ꯑꯗꯨ ꯁꯤꯡꯖꯨꯒꯤ ꯃꯌꯥꯟꯒꯗꯨꯗꯤ ꯅꯪ ꯂꯩꯔꯕꯣ

ꯂꯩꯅꯤꯌꯦ ꯂꯩꯅꯤꯌꯦ ꯑꯩꯈꯣꯏꯁꯤꯗꯩꯁꯤꯗ ꯃꯃꯟꯁꯦ ꯈꯒ ꯍꯦꯟꯒꯠꯂꯤꯁꯦ ꯑꯣꯔꯒꯥꯅꯤꯛꯀꯤ ꯄꯣꯠ ꯉꯥꯛꯇ ꯑꯣꯏꯕ ꯁꯟꯊꯤ ꯁꯟꯌꯨꯡꯒꯤ ꯑꯣꯏꯕ ꯑꯗꯨ ꯍꯥꯔ ꯌꯥꯎꯗꯕ ꯄꯣꯠ ꯉꯥꯛꯇꯅꯤ ꯑꯩꯈꯣꯏꯁꯤꯗ ꯊꯝꯃꯤꯁꯤꯡꯁꯦ ꯑꯗꯨꯅꯅꯤ ꯑꯗꯨ ꯀꯩꯅꯣ ꯇꯧꯔꯒ ꯀꯣꯕꯤꯗꯣ ꯈꯔ ꯑꯃ ꯂꯧꯔꯣ ꯑꯗꯒꯤ ꯀꯔꯤ ꯀꯔꯤ ꯀꯣꯝꯄ꯭ꯔꯦꯛ ꯅꯨꯡꯄ꯭ꯔꯦꯛꯇꯨꯗꯤ ꯍꯣꯏ ꯄꯥꯠꯇꯒꯤ ꯐꯪꯕꯅꯤꯀꯣ ꯑꯗꯨꯕꯨꯗꯤ ꯅꯠꯇ꯭ꯔꯦ ꯑꯩꯈꯣꯏꯁꯤꯗ ꯊꯥꯕ ꯅꯠꯇ꯭ꯔꯦ ꯑꯗꯨꯒ ꯀꯩꯅꯣꯒꯤ ꯍꯋꯥꯏ ꯃꯇꯣꯟꯗꯨꯁꯨ ꯑꯗꯨꯝ ꯂꯩ ꯂꯧꯔꯣ ꯀꯌꯥꯝ ꯀꯌꯥꯝ ꯂꯧꯒꯦ ꯍꯥꯏꯕꯅꯣ ꯑꯗꯨꯝ ꯍꯥꯏꯔꯣ ꯑꯣ ꯑꯣ ꯑꯗꯨ

ꯐꯠꯇꯕꯅꯦ ꯍꯛꯆꯥꯡ ꯁꯣꯛꯈ꯭ꯔꯕꯖꯥꯠꯅꯤ ꯁ꯭ꯂꯣ ꯄꯣꯏꯖꯟꯅꯤ ꯀꯩꯅꯣ

ꯃꯥꯅꯦ ꯃꯥꯅꯦ ꯑꯣ ꯑꯗꯨ ꯑꯇꯩ ꯑꯇꯩꯗꯤ ꯀꯔꯤ ꯀꯔꯤ ꯂꯧ ꯂꯣꯏꯔꯕ꯭ꯔꯣ ꯁꯤꯅ ꯂꯧꯒꯤꯒꯦꯔ

ꯌꯥꯅꯤ ꯌꯥꯅꯤ ꯃꯄꯨꯟ ꯃꯄꯨꯟ ꯑꯃ ꯂꯧꯁꯜꯂꯣ ꯑꯗꯨꯗꯨꯅ ꯂꯨꯄꯥ ꯆꯝꯔꯤ ꯄꯤ ꯃꯄꯨꯟ ꯑꯃ ꯂꯧꯁꯜꯂꯣ ꯑꯗꯒꯤꯗꯤ ꯌꯥꯡꯈꯩ

ꯑꯗꯒꯤ ꯊꯝꯕꯧꯒꯥꯗꯤ ꯌꯥꯎꯔꯤꯀꯣ ꯊꯝꯕꯧ ꯅꯣꯏꯒꯤ ꯁꯤꯡꯖꯨꯗ ꯍꯥꯞꯅꯕ ꯊꯝꯕꯧꯒꯥꯁꯨ ꯌꯥꯎꯔꯤ ꯂꯝ ꯁꯝꯅꯦ ꯃꯥꯗꯤ ꯑꯗꯨꯝ ꯑꯩꯈꯣꯏ ꯊꯣꯛꯄ ꯑꯗꯨꯝ ꯍꯥꯄꯛꯑꯒꯦ ꯄꯩꯁꯥꯗ ꯅꯠꯇ꯭ꯔꯁꯨ ꯑꯗꯒꯤ ꯑꯃꯅ ꯍꯩ ꯊꯣꯡꯕ ꯌꯥꯎꯔꯣꯏꯗ꯭ꯔꯣ ꯊꯝꯆꯦꯠꯇꯨꯃꯛꯇꯤ ꯌꯥꯎꯗ꯭ꯔꯦ ꯃꯗꯨꯗꯤ ꯗꯨꯀꯥꯟꯗ ꯑꯣꯏꯅ ꯂꯧꯔꯣꯀꯣ ꯑꯗꯨꯒ ꯀꯩꯗꯧꯕ ꯆꯣꯔꯐꯣꯟ ꯆꯣꯔꯐꯣꯟ ꯌꯥꯎꯋꯤ ꯆꯣꯔꯐꯣꯟ ꯌꯥꯎꯋꯤ ꯍꯣꯏ ꯌꯥꯏꯌꯦ ꯌꯥꯏꯌꯦ ꯆꯣꯔꯐꯣꯟ ꯂꯩ ꯑꯧ ꯌꯦꯡꯉꯣ ꯌꯦꯡꯉꯣ ꯑꯗꯨ ꯆꯣꯔꯐꯣꯟ ꯂꯩꯒꯅꯤ ꯊꯝꯕꯧ ꯂꯩꯒꯅꯤ ꯑꯗꯒꯤ ꯀꯩꯅꯣꯝꯁꯨ ꯍꯥꯞꯆꯜꯂꯣ ꯂꯐꯨ ꯊꯔꯣ ꯑꯝꯁꯨ ꯍꯥꯞꯆꯜꯂꯣ ꯁꯤꯡꯖꯨꯁꯤꯗꯤ ꯃꯌꯥꯟ ꯇꯨꯌꯥꯟ ꯄꯪꯍꯥꯞ ꯍꯥꯞꯄꯒ ꯍꯥꯎ ꯄꯣꯠꯅꯤꯀꯣ ꯎꯝ ꯍꯥꯎ ꯄꯣꯠꯅꯤ ꯑꯗꯩ ꯃꯤ ꯆꯥꯝ ꯌꯥꯡꯈꯩꯃꯨꯛꯅꯦ ꯍꯥꯏꯕꯅꯤꯅ ꯀꯩꯅꯣꯗꯨꯃ ꯂꯩꯔꯦ ꯑꯜꯂꯨꯗꯨꯗꯤ ꯑꯜꯂꯨ ꯑꯅꯧꯕ ꯇꯥꯜꯂꯛꯄ ꯂꯩꯕꯅꯤ ꯑꯜꯂꯨ ꯑꯣ ꯍꯣꯏ ꯑꯣ ꯌꯦꯡꯉꯣ ꯌꯦꯡꯉꯣ ꯅꯣꯏꯒꯤ ꯍꯥꯔ ꯌꯥꯎꯕ ꯑꯣꯏꯔꯝꯒꯅꯤ ꯌꯨꯝꯒꯤꯗꯨꯅ ꯁꯤꯅ ꯑꯣꯔꯒꯥꯅꯤꯛꯀꯤꯁꯦ ꯀꯤꯂꯣ ꯃꯔꯤ ꯃꯉꯥꯗꯪ ꯑꯣꯏꯔꯁꯨ ꯄꯨꯁꯜꯂꯀꯥꯟꯗ ꯌꯦꯡꯉꯣ ꯑꯗꯨ ꯀꯃꯥꯏ ꯇꯧꯒꯦꯅ ꯑꯧ ꯑꯧ ꯑꯧ ꯍꯣꯏ ꯍꯣꯏ ꯍꯣꯏ ꯐꯩ ꯐꯩ ꯃꯁꯤ ꯌꯨꯝ ꯈꯨꯗꯤꯡꯒꯤ ꯁꯃꯥꯏ ꯁꯃꯥꯏ ꯇꯧꯅ ꯈꯒ ꯑꯩꯈꯣꯏ ꯏꯁꯥꯒꯤ ꯑꯣꯏꯕ ꯄꯣꯠꯊꯣꯛꯁꯦ ꯈꯒ ꯄꯨꯊꯣꯛꯅꯕꯁꯨ ꯈꯔ ꯐꯒ꯭ꯔ ꯄꯣꯠꯅꯤꯗ ꯑꯩꯈꯣꯏꯅ ꯑꯥꯗꯒꯤ ꯂꯩꯔꯤꯕ ꯕꯖꯥꯔ ꯃꯅꯨꯡꯗꯒꯤ ꯂꯩꯔꯤꯕꯁꯤꯡꯁꯦ ꯑꯣꯔꯒꯥꯅꯤꯛꯀꯤꯅ ꯈꯔ ꯈꯛꯇꯅꯤ ꯑꯇꯩꯗꯤ ꯑꯌꯥꯝꯕ ꯍꯥꯔ ꯂꯣꯏ ꯊꯥꯛꯄ ꯉꯥꯛꯇꯅꯤꯅꯀꯣ ꯑꯗꯨ ꯎꯝ ꯃꯥꯅꯤ ꯃꯥꯅꯤ

ꯑꯧ ꯂꯧꯋꯣ ꯂꯧꯋꯣ ꯒꯖꯔ ꯆꯝꯐꯨꯠꯇꯁꯨ ꯑꯗꯨꯝ ꯍꯥꯞꯄ ꯌꯥꯏ

ꯃꯗꯨ ꯌꯥꯡꯈꯩ ꯌꯥꯡꯈꯩꯗ ꯂꯧ ꯌꯥꯅꯤ ꯑꯣ ꯁꯅꯥ ꯊꯣꯡꯕꯩꯗꯣ ꯑꯗꯨꯗꯤ ꯁꯅꯥꯗꯨꯗꯤ ꯌꯥꯎꯗ꯭ꯔꯦ ꯑꯗꯣ ꯎꯝ ꯑꯗꯨꯃꯛꯇꯤ ꯑꯗꯨꯃꯛꯇꯤ ꯈꯪꯗ꯭ꯔꯦꯅꯦ ꯑꯌꯥꯛꯁꯨ ꯐꯔꯦ ꯐꯔꯦ ꯅꯪ ꯄꯣꯠ ꯆꯩꯁꯤꯡꯗꯣ ꯂꯣꯏ ꯂꯥꯡꯖꯜꯂꯒꯦ ꯑꯩ ꯄꯩꯁꯥꯗꯣ ꯅꯪ ꯀꯩꯅꯣ ꯇꯧꯔꯣ ꯑꯩ ꯄꯥꯁꯜꯂꯀꯥꯟꯗ ꯀꯩꯅꯣ ꯇꯧꯔꯒꯦ ꯄꯤꯔꯛꯑꯒꯦ